ꯑꯩꯅ ꯉꯥ ꯐꯥꯖꯕ ꯃꯇꯝꯗ ꯃꯣꯏꯔꯥꯡꯗꯒꯤ ꯃꯣꯏꯔꯥꯡꯒꯤ ꯂꯣꯛꯇꯥꯛꯇꯒꯤ ꯑꯗꯨꯝ ꯐꯥꯖꯔꯝꯃꯤ ꯑꯗꯨꯕꯨ ꯍꯧꯖꯤꯛꯇꯤ ꯑꯩꯈꯣꯏꯒꯤ ꯉꯥ ꯐꯥꯕ ꯍꯥꯏꯁꯤ ꯀꯌꯥ ꯐꯥꯖꯤꯜꯂꯛꯇ꯭ꯔꯦ ꯃꯔꯝꯗꯤ ꯑꯩꯈꯣꯏꯒꯤ ꯐꯨꯝꯗꯤꯁꯤꯡ ꯊꯥꯒꯠꯂꯛꯄ ꯑꯗꯒꯤ ꯏꯁꯤꯡꯁꯤꯡ ꯊꯦꯟꯒꯠꯂꯛꯄ ꯑꯣꯏꯕꯅ ꯉꯥꯒꯤ ꯃꯁꯤꯡ ꯑꯁꯤ ꯍꯟꯊꯔꯛꯏ ꯑꯃꯁꯨꯡ ꯑꯩꯈꯣꯏꯒꯤ ꯑꯀꯣꯏꯕꯗ ꯂꯩꯔꯤꯕ ꯑꯩꯈꯣꯏꯒꯤ ꯂꯣꯛꯇꯥꯛꯀꯤ ꯑꯀꯣꯏꯕꯗ ꯑꯩꯈꯣꯏꯒꯤ ꯂꯩꯔꯤꯕ ꯌꯨꯝ ꯀꯩ ꯃꯌꯥꯝ ꯃꯤ ꯌꯥꯝꯁꯤꯜꯂꯛꯄꯒꯤ ꯃꯇꯨꯡꯏꯟꯅ ꯂꯣꯛꯇꯥꯛꯀꯤ ꯄꯥꯛꯁꯟꯕꯒꯤ ꯆꯥꯡ ꯑꯗꯨꯁꯨ ꯄꯤꯛꯁꯤꯜꯂꯛꯄꯅ ꯉꯥꯁꯤ ꯍꯥꯟꯅꯗꯧꯅ ꯐꯥꯕꯗꯤ ꯉꯝꯗ꯭ꯔꯦ ꯑꯗꯨꯒ ꯍꯧꯈꯤꯕ ꯆꯍꯤ ꯈꯔꯁꯤꯗ ꯏꯁꯤꯡ ꯃꯣꯠꯁꯤꯟꯕꯅ ꯃꯔꯝ ꯑꯣꯏꯗꯨꯅ ꯑꯍꯣꯡꯕ ꯀꯌꯥ ꯑꯃ ꯎꯕ ꯐꯪꯉꯤ ꯈꯨꯗꯝ ꯑꯣꯏꯅ ꯍꯥꯏꯔꯕꯗ ꯑꯩꯈꯣꯏꯒꯤ ꯅꯝꯕꯨꯜ ꯇꯨꯔꯦꯟ ꯅꯝꯕꯨꯜ ꯇꯨꯔꯦꯟ ꯑꯁꯤ ꯍꯥꯟꯅꯗꯤ ꯌꯥꯝꯅ ꯂꯨꯅ ꯅꯥꯟꯅ ꯆꯦꯜꯂꯝꯕ ꯏꯁꯤꯡꯅꯤ ꯍꯥꯏꯅ ꯑꯩꯈꯣꯏꯒꯤ ꯕꯨꯕꯣꯛꯁꯤꯡꯅ ꯍꯥꯏꯔꯝꯃꯤ ꯑꯩꯈꯣꯏꯒꯤ ꯊꯛꯄ ꯌꯥꯕ ꯏꯁꯤꯡꯕꯥꯎꯅꯤ ꯍꯥꯏꯔꯝꯃꯤ ꯑꯗꯨꯕꯨ ꯍꯧꯖꯤꯛꯇꯤ ꯌꯥꯝꯅ ꯃꯣꯠꯂꯦ ꯈꯣꯡꯕꯥꯜ ꯗ꯭ꯔꯦꯟꯗꯘꯏ ꯍꯦꯟꯅ ꯗ꯭ꯔꯦꯟꯒ ꯆꯞ ꯃꯥꯟꯅꯔꯦ ꯑꯩꯈꯣꯏꯒꯤ ꯐꯠꯇ ꯍꯥꯎꯗꯤꯁꯤꯡ ꯅꯥꯛ ꯌꯦꯠꯇ ꯂꯩꯔꯤꯕ ꯅꯝꯕꯨꯜ ꯇꯨꯔꯦꯟ ꯃꯅꯥꯛꯇ ꯂꯩꯔꯤꯕ ꯃꯌꯥꯝꯁꯤꯅ ꯊꯥꯗꯕꯁꯨ ꯌꯥꯎꯔꯦ ꯑꯗꯨꯒ ꯑꯩꯈꯣꯏꯒꯤ ꯃꯁꯤ ꯃꯌꯥꯝꯅ ꯊꯥꯗꯔꯛꯏꯕꯁꯤ ꯀꯃꯥꯏꯅ ꯁꯣꯜꯞ ꯇꯧꯒꯅꯤ ꯍꯥꯏꯕꯗ ꯑꯩꯈꯣꯏꯒꯤ ꯗꯁꯕꯤꯟ ꯃꯔꯥꯡ ꯀꯥꯏꯔꯛꯇꯕ ꯗꯁꯕꯤꯟ ꯂꯩꯀꯥꯏ ꯂꯩꯀꯥꯏ ꯈꯨꯗꯤꯡꯒꯤ ꯊꯝꯕꯤꯔꯛꯇꯕꯁꯦ ꯁꯤꯅ ꯃꯔꯝ ꯑꯣꯏꯔꯒꯅꯤ ꯈꯟꯖꯩ ꯑꯗꯨꯕꯨ ꯌꯥꯔꯒꯗꯤ ꯑꯩꯈꯣꯏ ꯒꯣꯕꯔꯃꯦꯟꯁꯤꯡꯅ ꯃꯔꯤ ꯂꯩꯅꯕꯁꯤꯡꯅ ꯑꯩꯈꯣꯏꯒꯤ ꯗꯁꯕꯤꯟ ꯐꯠꯇ ꯍꯥꯎꯗꯤ ꯗ꯭ꯔꯦꯟꯒꯤꯁꯤꯡ ꯑꯁꯤ ꯅꯝꯕꯨꯜ ꯇꯨꯔꯦꯟꯗꯒꯤ ꯊꯥꯗꯗꯕꯤꯗ ꯅꯥꯊꯩꯔꯒ ꯑꯇꯣꯞꯄ ꯃꯐꯝ ꯆꯥ ꯆꯥꯅ ꯊꯝꯕꯤꯔꯒꯗꯤ ꯏꯁꯤꯡ ꯑꯃꯣꯠꯄꯁꯤꯡ ꯑꯁꯤ ꯃꯣꯠꯂꯛꯑꯣꯏ ꯍꯥꯏꯕꯒꯤ ꯋꯥꯈꯜꯂꯣꯟꯗ ꯂꯩꯖꯩ